ꯏꯁꯀꯦꯠꯁ ꯇꯧꯕꯁꯤꯁꯨ ꯌꯥꯝ ꯅꯨꯡꯉꯥꯏꯕꯅꯤ ꯑꯗꯨꯅ ꯅꯨꯡꯇꯤꯒꯤ ꯏꯁꯀꯦꯠꯁ ꯇꯧꯔꯛꯑꯗꯤ ꯑꯩꯈꯣꯏꯁꯨ ꯈꯨꯠꯁꯨ ꯊꯨꯅ ꯇꯥꯔꯛꯏ ꯃꯈꯟ ꯃꯈꯟꯁꯨ ꯉꯁꯤꯅ ꯑꯃ ꯌꯦꯛꯄ ꯍꯌꯦꯡꯅ ꯑꯃ ꯌꯦꯛꯄ ꯃꯊꯪꯅ ꯑꯃ ꯌꯦꯛꯄ ꯑꯗꯨꯃꯥꯏꯅ ꯇꯧꯕꯗꯁꯨ ꯑꯩꯈꯣꯏꯗ ꯌꯥꯝ ꯅꯨꯡꯉꯥꯏꯔꯛꯏ ꯑꯗꯨꯅ ꯅꯨꯡꯇꯤꯒꯤ ꯏꯁꯀꯦꯠꯁ ꯇꯧꯕꯁꯤꯁꯨ ꯌꯥꯝ ꯗꯔꯀꯥꯔ ꯇꯥꯏ ꯅꯣꯡ ꯑꯩꯈꯣꯏꯅ ꯑꯗꯨꯝ ꯌꯦꯡꯂ ꯌꯦꯡꯂꯒ ꯌꯦꯛꯂꯛꯄꯗ ꯅꯨꯡꯇꯤꯒꯤ ꯇꯧꯔꯗꯤ ꯌꯦꯡꯗꯅ ꯌꯦꯛꯄꯁꯨ ꯌꯥꯏ ꯁꯤꯅ ꯁꯣꯏ ꯀꯥꯏꯗ ꯁꯣꯏ ꯀꯥꯏꯗ ꯁꯣꯏꯗꯕ꯭ꯔ ꯑꯗꯨꯁꯨ ꯈꯪꯕ ꯉꯝꯃꯦ ꯑꯩꯈꯣꯏꯅ ꯄꯦꯟꯁꯤꯜꯁꯨ ꯄꯦꯟꯒꯨꯝꯕꯁꯨ ꯑꯅꯧ ꯅꯧꯕ ꯑꯩꯈꯣꯏꯅ ꯂꯩꯅꯤꯡꯏ ꯏꯁꯀꯦꯠꯁ ꯅꯨꯡꯇꯤꯒꯤ ꯇꯧꯔꯗꯤ ꯊꯨꯅ ꯑꯗꯨꯝ ꯂꯣꯏꯔꯛꯀꯅꯤ ꯑꯗꯨꯅ ꯑꯅꯧꯕꯁꯨ ꯑꯗꯨꯝ ꯂꯩꯕ ꯐꯪꯒꯅꯤ ꯅꯣꯠꯕꯨꯛꯁꯨ ꯑꯅꯧꯕ ꯑꯗꯨꯝ ꯂꯩꯕ ꯐꯪꯒꯅꯤ ꯅꯨꯡꯇꯤꯒꯤ ꯏꯁꯀꯦꯠꯁ ꯇꯧꯕꯁꯦ ꯑꯩꯈꯣꯏ ꯏꯁꯥꯗꯥꯁꯨ ꯌꯥꯝ ꯗꯔꯀꯥꯔ ꯑꯣꯏꯕꯅꯤ ꯏꯁꯥꯗꯁꯨ ꯀꯥꯟꯅꯩ ꯃꯤꯅꯁꯨ ꯌꯦꯡꯕꯗꯁꯨ ꯑꯗꯨꯝ ꯄꯥꯝꯂꯛꯀꯅꯤ ꯅꯨꯡꯇꯤꯒꯤ ꯇꯧꯔꯗꯤ ꯐꯖꯕꯁꯨ ꯍꯦꯜꯂꯛꯀꯅꯤ ꯃꯁꯛꯁꯨ ꯐꯖꯕ ꯍꯦꯜꯂꯛꯀꯅꯤ ꯃꯑꯣꯡ ꯃꯇꯧꯁꯨ ꯐꯖꯕ ꯍꯦꯜꯂꯛꯀꯅꯤ ꯑꯗꯨꯒ ꯃꯤꯅ ꯃꯤꯒꯤ ꯃꯤꯠꯇꯁꯨ ꯍꯦꯟꯅ ꯍꯦꯟꯅ ꯐꯖꯔꯛꯀꯅꯤ ꯃꯤꯅ ꯌꯦꯡꯕꯗꯁꯨ ꯁꯤꯗꯤ ꯐꯖꯩꯍꯦ ꯁꯤꯗꯤ ꯃꯑꯣꯡ ꯇꯥꯏꯍꯦ ꯑꯗꯨꯒꯨꯝꯕ ꯍꯥꯏꯔꯛꯀꯅꯤ ꯑꯗꯨꯅ ꯏꯁꯀꯦꯠꯁ ꯇꯧꯕꯨ ꯇꯧꯔꯕ ꯅꯨꯡꯇꯤꯒꯤ ꯇꯧꯕꯅ ꯀꯥꯟꯅꯩ ꯅꯨꯡꯁꯨ ꯅꯨꯡꯉꯥꯏꯍꯜꯂꯤ ꯃꯁꯛꯁꯨ ꯐꯖꯍꯟꯕꯅꯤꯅ ꯅꯨꯡꯇꯤꯒꯤ ꯇꯧꯕ ꯗꯔꯀꯥꯔ ꯇꯥꯏ ꯑꯗꯨꯅ ꯏꯁꯀꯦꯠꯁꯁꯦ ꯇꯧꯒꯗꯕꯅꯤ ꯃꯤꯒ ꯏꯁꯥ ꯑꯩꯈꯣꯏ ꯏꯊꯟꯇ ꯏꯁꯀꯦꯠꯁ ꯇꯧꯕ ꯇꯜꯂꯒꯗꯤ ꯏꯔꯨꯞ ꯑꯃꯒꯨꯝꯕ ꯀꯧꯔꯒ ꯃꯥꯒ ꯅꯠꯇ꯭ꯔꯒ ꯃꯣꯏꯒ ꯀꯞꯄꯤꯇꯤꯁꯟꯒꯨꯝꯕ ꯑꯣꯏꯅ ꯑꯗꯨꯝ ꯊꯕꯛ ꯑꯃ ꯑꯣꯏꯅ ꯑꯗꯨꯝ ꯑꯩꯈꯣꯏꯅ ꯃꯇꯝ ꯂꯦꯟꯅꯕꯁꯨ ꯌꯥꯏ ꯃꯇꯝꯁꯨ ꯑꯩꯈꯣꯏꯅ ꯐ꯭ꯔꯤ ꯇꯥꯏꯝꯗ ꯇꯧꯅꯤꯡꯉꯥꯏ ꯂꯩꯇꯕ ꯀꯥꯟꯗ ꯏꯁꯀꯦꯠꯁ ꯑꯗꯨꯝ ꯇꯧꯔꯒ ꯏꯔꯨꯞ ꯈꯣꯏꯒ ꯃꯇꯝ ꯂꯦꯜꯂꯒ ꯇꯧꯔꯒ ꯑꯗꯨꯝ ꯂꯩꯕꯁꯨ ꯌꯥꯏ ꯑꯗꯨꯅ ꯏꯁꯀꯦꯠꯁꯦ ꯈꯔ ꯈꯔꯗꯤ ꯈꯔ ꯈꯔ ꯅꯠꯇꯦ ꯌꯥꯝ ꯇꯧꯒꯗꯧꯕꯅꯤ ꯏꯁꯀꯦꯠꯁ ꯇꯧꯕꯁꯦ ꯌꯥꯝ ꯅꯨꯡꯉꯥꯏ